ꯁ꯭ꯇꯣꯔꯤ ꯑꯕꯥꯎꯠ ꯁ꯭ꯇꯥꯔꯁꯤꯡꯒꯤ ꯑꯣꯏꯕ ꯁ꯭ꯇꯣꯔꯤ ꯅꯠꯇ꯭ꯔꯒ ꯃꯤꯠꯁꯤꯡ ꯍꯥꯏꯔꯒꯗꯤ ꯈ꯭ꯋꯥꯏꯗꯒꯤ ꯑꯩꯅ ꯈ꯭ꯋꯥꯏꯗꯒꯤ ꯐꯖꯕ ꯍꯥꯏꯔꯒꯗꯤ ꯑꯩꯈꯣꯏꯒꯤ ꯊꯋꯥꯟꯃꯤꯆꯥꯛ ꯍꯥꯏꯕꯁꯤ ꯑꯩꯈꯣꯏꯒꯤ ꯑꯩꯈꯣꯏꯒꯤ ꯂꯩꯈꯤꯗ꯭ꯔꯕ ꯂꯥꯏ ꯑꯣꯏꯈ꯭ꯔꯕ ꯑꯍꯜ ꯂꯃꯟꯁꯤꯡ ꯑꯃꯁꯨꯡ ꯑꯩꯈꯣꯏꯒꯤ ꯏꯔꯛꯇ ꯇꯤꯜꯂꯝꯕ ꯍꯥꯟꯅ ꯂꯩꯃꯤꯟꯅꯔꯝꯕ ꯆꯥꯃꯤꯟꯅꯔꯕ ꯑꯗꯨꯒꯨꯝꯕ ꯂꯥꯏ ꯑꯣꯏꯈ꯭ꯔꯕꯁꯤꯡꯒꯤ ꯊꯋꯥꯏꯅ ꯑꯣꯏꯔꯛꯄꯅꯤ ꯍꯥꯏꯕ ꯁꯤꯒꯨꯝꯕ ꯅꯨꯡꯁꯤꯈ꯭ꯔꯕ ꯋꯥꯔꯤ ꯑꯃ ꯂꯩ ꯃꯗꯨꯅꯤ